ꯑꯩꯒꯤ ꯑꯩꯒꯤ ꯃꯐꯝꯗ ꯂꯩꯔꯤꯕ ꯇ꯭ꯔꯥꯏꯕꯦꯜꯁꯤꯡ ꯑꯁꯤ ꯇ꯭ꯔꯥꯏꯕꯦꯜꯁꯤꯡ ꯑꯁꯤ ꯍꯥꯟꯅꯗꯒꯤ ꯂꯩꯔꯛꯂꯕ ꯍꯣꯡꯗꯅꯉꯥꯏꯒꯤ ꯐꯤꯖꯦꯠꯇ ꯆꯥꯛ ꯆꯥꯗ ꯍꯥꯏꯕꯗꯤ ꯃꯈꯣꯏꯅ ꯂꯤꯛ ꯀꯣꯟ ꯖꯒꯣꯏ ꯈꯨꯠꯊꯦꯛꯇ ꯁꯤꯖꯤꯟꯅꯔꯤꯕ ꯑꯁꯤ ꯃꯥꯡꯗꯅꯉꯥꯏꯒꯤꯗꯃꯛꯇ ꯀꯜꯆꯔꯒꯤ ꯑꯣꯏꯕ ꯊꯕꯛ ꯊꯧꯔꯝꯗ ꯁꯤꯖꯤꯟꯅꯩ ꯃꯊꯪ ꯑꯃꯗꯒꯤ ꯍꯥꯏꯗꯤ ꯖꯦꯅꯦꯔꯦꯁꯟ ꯑꯃꯗꯒꯤ ꯖꯦꯅꯦꯔꯦꯁꯟ ꯑꯃꯗ ꯁꯤꯟꯅꯔꯝꯏ ꯃꯐꯝ ꯀꯗꯥꯏꯗ ꯂꯣꯠꯀꯦꯔꯥ ꯆꯦꯛꯁꯤꯟꯅ ꯊꯝꯃꯤ ꯑꯗꯨꯒ ꯑꯇꯣꯞꯄ ꯃꯤ ꯀꯜꯆꯔꯁꯤꯡꯒꯤ ꯃꯐꯝꯗ ꯎꯍꯟꯕ ꯈꯪꯍꯟꯕ ꯑꯗꯨꯅ ꯍꯦꯟꯅ ꯐꯦꯃꯁ ꯍꯥꯏꯗꯤ ꯌꯥꯝꯅ ꯍꯦꯟꯅ ꯐꯩ ꯍꯥꯏꯅ ꯂꯧꯏ ꯑꯇꯣꯞ ꯑꯇꯣꯞꯄ ꯖꯥꯇꯤꯁꯤꯡ ꯑꯁꯤꯗ ꯑꯩꯈꯣꯏꯗꯤ ꯐꯖꯅꯤꯡꯉꯥꯏꯒꯤꯗꯃꯛꯇ ꯐꯤꯖꯦꯠ ꯂꯩꯇꯦꯡꯂꯒ ꯁꯣ ꯇꯧꯔꯒ ꯎꯍꯜꯂꯤ ꯑꯇꯣꯞꯄ ꯖꯦꯅꯦꯔꯦꯁꯟꯁꯤꯡ ꯑꯁꯤꯗ ꯃꯥꯡꯗꯅꯉꯥꯏꯒꯤꯗꯃꯛꯇ ꯁꯦꯝ ꯁꯥꯔꯒ ꯊꯝꯕꯤꯔꯝꯃꯤ